ꯁꯣꯝ ꯉꯁꯥꯏ ꯑꯌꯨꯛ ꯄꯨꯡ ꯇꯔꯦꯠ ꯇꯥꯕ ꯀꯥꯟꯗ ꯅꯣꯏ ꯆꯥꯟꯗꯦꯜꯒꯤ ꯐꯥꯁ ꯐꯨꯗꯇ ꯄꯤꯖꯥ ꯑꯣꯗꯔ ꯇꯧꯔꯝꯕꯅꯦ ꯑꯗꯣ ꯑꯩꯗꯤ ꯄꯨꯡ ꯍꯦꯛ ꯑꯣꯔꯗꯔ ꯇꯧꯕ ꯂꯣꯏꯔꯒ ꯑꯣꯐꯤꯁ ꯆꯠꯈ꯭ꯔꯦ ꯍꯜꯂꯛꯄ ꯀꯥꯟꯗ ꯆꯥꯒꯦ ꯍꯥꯏꯅ ꯇꯧꯕ ꯀꯥꯟꯗ ꯍꯥꯡꯗꯣꯛꯄ ꯀꯥꯟꯅꯗꯤ ꯄꯨꯝꯂꯒ ꯂꯩꯔꯝꯃꯦ ꯃꯅꯝ ꯈꯔ ꯆꯦꯜꯂꯤ ꯑꯩꯅ ꯈꯟꯕ ꯀꯥꯟꯗ ꯉꯔꯥꯡꯒꯤ ꯑꯔꯦꯝꯕ ꯄꯤꯖꯥꯁꯨ ꯃꯥꯜꯂꯦ ꯑꯗꯨꯅ ꯀꯔꯤ ꯑꯁꯤꯒꯨꯝꯕ ꯆꯥꯕꯗꯤ ꯑꯩꯈꯣꯏ ꯑꯩꯉꯣꯟꯗꯁꯨ ꯌꯥꯝꯅ ꯍꯦꯜꯊꯤ ꯑꯣꯏꯗꯦ ꯑꯃꯁꯨꯡ ꯉꯔꯥꯡ ꯀꯛꯀꯦ ꯇꯧꯕ ꯀꯥꯟꯗꯗꯤ ꯗꯤꯂꯤꯕꯔ ꯍꯥꯏꯕꯁꯦ ꯌꯥꯝ ꯊꯨꯅ ꯇꯧꯒꯅꯤ ꯋꯤꯗꯤꯟ ꯊꯥꯔꯇꯤ ꯃꯤꯅꯤꯠꯁꯇ ꯇꯧꯒꯅꯤ ꯍꯥꯏꯔꯝꯃꯤ ꯑꯗꯨ ꯗꯤꯂꯤꯕꯔꯤ ꯇꯧꯔꯛꯄ ꯀꯥꯟꯗꯗꯤ ꯃꯣꯔ ꯗꯦꯟ ꯇꯨ ꯊ꯭ꯔꯤ ꯑꯋꯥꯔ ꯆꯪꯏ ꯑꯁꯣꯝꯒꯤ ꯐꯥꯁ ꯐꯨꯗꯇꯁꯨ ꯗꯤꯂꯕ꯭ꯔꯤꯁꯦ ꯀꯃꯥꯏꯅ ꯀꯔꯝꯕ ꯃꯑꯣꯡꯗ ꯊꯝꯕꯤꯕꯅꯣ ꯃꯔꯝꯗꯤ ꯐꯥꯁ ꯗꯤꯂꯤꯕ꯭ꯔꯤ ꯑꯣꯏꯔꯗꯤ ꯑꯩꯈꯣꯏꯒꯤꯁꯨ ꯅꯤꯗꯁ ꯑꯣꯏꯕꯗꯨ ꯃꯄꯨꯡ ꯐꯥꯒꯅꯤ ꯈꯜꯂꯤ ꯑꯗꯨꯒ ꯅꯣꯏꯒꯤ ꯗꯤꯂꯤꯕ꯭ꯔꯤ ꯑꯦꯖꯦꯟꯗꯁꯨ ꯑꯦꯛꯁꯇ꯭ꯔꯥ ꯄꯩꯁꯥ ꯂꯧꯔꯤ ꯑꯁꯤ ꯅꯣꯏꯒꯤ ꯅꯣꯝꯁꯇ ꯌꯥꯎꯕ꯭ꯔ ꯅꯠꯇ꯭ꯔꯒ ꯃꯍꯥꯛꯅ ꯂꯧꯖꯕ꯭ꯔ ꯑꯩꯅ ꯒ꯭ꯌꯥꯟ ꯇꯥꯕꯗꯗꯤ ꯅꯍꯥꯟ ꯉꯁꯥꯏ ꯀꯛꯄ ꯀꯥꯟꯗꯗꯤ ꯗꯦꯂꯤꯕ꯭ꯔꯤ ꯆꯥꯔꯖꯁꯨ ꯄꯤꯈ꯭ꯔꯕꯅꯦ ꯑꯗꯣ ꯀꯃꯥꯏꯅ ꯑꯣꯏꯕ ꯖꯥꯠꯅꯣ ꯑꯁꯤꯁꯨ ꯏꯟꯀ꯭ꯋꯥꯔꯤ ꯇꯧꯅꯤꯡꯏ ꯑꯃꯁꯨꯡ ꯑꯩꯅ ꯂꯧꯔꯤꯕ ꯄꯤꯖꯥꯁꯦ ꯔꯤꯇꯔꯟ ꯇꯧꯅꯤꯡꯏ ꯑꯊꯨꯕ ꯃꯇꯝꯗ ꯅꯣꯏꯅ ꯁꯤꯟꯗꯣꯛꯄꯤꯌꯨ ꯑꯗꯨꯒ ꯑꯊꯨꯕ ꯃꯇꯝꯗ ꯗꯤꯂꯤꯕꯔꯤꯁꯨ ꯄꯥꯝꯃꯦ ꯃꯔꯝꯗꯤ ꯑꯁꯤꯒꯨꯝꯕ ꯁꯥꯔꯋꯤꯁ ꯑꯐꯕ ꯄꯤꯕ ꯍꯥꯏꯕꯁꯦ ꯅꯣꯏꯗꯒꯤ ꯑꯦꯛꯁꯄꯦꯛ ꯇꯧꯏ ꯃꯔꯝꯗꯤ ꯍꯧꯖꯤꯛ ꯀꯥꯟꯗꯤ ꯃꯇꯝꯁꯦ ꯌꯥꯝꯅ ꯃꯔꯨ ꯑꯣꯏꯕꯅꯤꯅ ꯑꯃꯅꯁꯨ ꯔꯦꯁꯄꯦꯛ ꯇꯧꯕꯌꯨ ꯅꯣꯏꯒꯤ ꯑꯃꯁꯨꯡ ꯃꯦꯅꯦꯖꯔꯗ ꯉꯥꯡꯅꯅꯤꯡꯏ ꯀꯃꯥꯏꯅ ꯁꯤꯁꯇꯦꯝꯁꯦ ꯁꯨꯃꯥꯏꯅ ꯑꯣꯏꯕ꯭ꯔꯥ ꯑꯁꯤ ꯈꯛꯇ ꯅꯠꯇ꯭ꯔꯦ ꯑꯅꯤꯔꯛ ꯑꯍꯨꯝꯂꯛ ꯁꯨꯈ꯭ꯔꯦ ꯑꯗꯨꯅ ꯌꯥꯔꯗꯤ ꯑꯊꯨꯕ ꯃꯇꯝꯗ ꯅꯣꯏꯅ ꯑꯦꯛꯁꯟꯁꯦ ꯂꯧꯈꯠꯄꯤꯅꯕ ꯈꯪꯍꯟꯖꯔꯤ